ꯃꯍꯧꯁꯥꯒꯤ ꯃꯁꯥꯟꯅ ꯑꯃꯕꯨ ꯉꯥꯛꯇꯨꯅ ꯊꯝꯕ ꯍꯥꯏꯕꯁꯤ ꯌꯥꯝꯅ ꯃꯔꯨ ꯑꯣꯏꯕ ꯄꯣꯠꯁꯛ ꯑꯃꯈꯛꯅꯤ ꯑꯩꯈꯣꯏꯅ ꯑꯩꯈꯣꯏꯒꯤ ꯄꯨꯟꯁꯤꯗ ꯇꯧꯕ ꯇꯉꯥꯏ ꯐꯗ꯭ꯔꯕ ꯄꯣꯠꯁꯛ ꯑꯃꯈꯛꯅꯤ ꯃꯔꯝꯗꯤ ꯏꯄꯥ ꯏꯄꯨ ꯍꯥꯛꯇꯛꯇꯒꯤ ꯃꯈꯣꯏꯅ ꯊꯝꯕꯤꯔꯝꯂꯕ ꯃꯁꯥꯟꯅꯁꯤꯡ ꯑꯁꯤ ꯌꯣꯛꯈꯠꯇꯨꯅ ꯊꯝꯕ ꯍꯥꯏꯕꯁꯤ ꯇꯨꯡꯗ ꯍꯧꯔꯛꯂꯤꯕ ꯑꯩꯈꯣꯏꯒꯤꯗꯤ ꯇꯉꯥꯏ ꯐꯗ꯭ꯔꯕ ꯏꯊꯧꯗꯥꯡꯅꯤ ꯃꯔꯝ ꯑꯁꯤꯅ ꯑꯩꯈꯣꯏ ꯑꯃꯁꯨꯡ ꯍꯧꯒꯠꯂꯛꯂꯤꯕ ꯅꯍꯥꯁꯤꯡꯅ ꯍꯥꯏꯔꯤꯕ ꯏꯄꯥ ꯏꯄꯨꯁꯤꯡꯅ ꯊꯝꯕꯤꯔꯝꯂꯤꯕ ꯃꯁꯥꯟꯅꯁꯤꯡ ꯑꯁꯤ ꯌꯣꯛꯈꯠꯅꯕꯒꯤꯗꯃꯛꯇ ꯊꯕꯛ ꯀꯌꯥ ꯃꯔꯨꯝ ꯑꯃ ꯄꯥꯏꯈꯠꯂꯏ ꯃꯁꯥꯟꯅꯁꯤꯡ ꯈꯔꯒꯤ ꯃꯔꯛꯇ ꯁꯒꯣꯜ ꯀꯥꯡꯖꯩ ꯀꯥꯡ ꯂꯐꯨ ꯂꯐꯨ ꯀꯥꯕꯤ ꯑꯁꯤꯅꯆꯤꯡꯕꯅꯤ ꯁꯒꯣꯜ ꯀꯥꯡꯖꯩ ꯍꯥꯏꯔꯒ ꯑꯩꯈꯣꯏꯅ ꯁꯒꯣꯜ ꯀꯥꯡꯖꯩ ꯑꯁꯤꯗ ꯁꯒꯣꯜ ꯀꯥꯡꯖꯩ ꯁꯥꯟꯅꯕꯗ ꯆꯪꯏꯕ ꯄꯣꯠꯂꯝꯁꯤꯡ ꯑꯁꯤ ꯁꯒꯣꯜ ꯂꯝꯄꯥꯛ ꯑꯗꯨꯗꯒꯤ ꯀꯥꯡꯗ꯭ꯔꯨꯝ ꯀꯥꯡꯖꯩ ꯑꯁꯤꯅꯆꯤꯡꯕꯁꯤꯡ ꯈꯔ ꯆꯪꯏ ꯄ꯭ꯂꯦꯌꯔ ꯁꯥꯟꯅꯔꯣꯏꯁꯤꯡꯅ ꯁꯒꯣꯜ ꯑꯐꯕ ꯁꯤꯖꯤꯟꯅꯕ ꯍꯥꯏꯕꯁꯤ ꯌꯥꯝꯅ ꯃꯔꯨ ꯑꯣꯏꯕ ꯄꯣꯠꯁꯛ ꯑꯃꯈꯛꯅꯤ ꯃꯔꯝ ꯑꯁꯤꯅ ꯁꯥꯟꯅꯔꯣꯏꯁꯤꯡꯅ ꯑꯐꯕ ꯁꯒꯣꯜ ꯑꯐꯕ ꯁꯒꯣꯜ ꯁꯤꯖꯤꯟꯅꯕꯒꯤꯗꯃꯛꯇ ꯁꯒꯣꯜ ꯌꯣꯛꯈꯠꯄ ꯍꯥꯏꯕꯁꯤ ꯗꯔꯀꯥꯔ ꯑꯣꯏ ꯁꯒꯣꯜ ꯀꯥꯡꯖꯩ ꯁꯥꯟꯅꯕꯗ ꯁꯒꯣꯜ ꯆꯪꯕ ꯃꯔꯝꯅ ꯁꯒꯣꯜ ꯌꯣꯛꯈꯠꯄ ꯌꯣꯠꯈꯠꯅꯕꯒꯤꯗꯃꯛꯇ ꯑꯩꯈꯣꯏꯅ ꯁꯒꯣꯜ ꯑꯁꯤꯕꯨ ꯂꯩꯅꯥ ꯇꯤꯟꯅꯥ ꯑꯃꯗꯤ ꯁꯣꯟꯗ ꯅꯥꯗꯅꯕꯒꯤꯗꯃꯛꯇ ꯃꯈꯣꯏꯁꯤꯡꯕꯨ ꯌꯥꯝꯅ ꯆꯦꯛꯁꯤꯟꯅ ꯊꯝꯒꯗꯕꯅꯤ ꯑꯗꯨꯒ ꯑꯩꯈꯣꯏꯅ ꯍꯥꯏꯔꯤꯕ ꯖꯤꯕ ꯑꯁꯤ ꯃꯅꯤꯄꯨꯔꯗꯗꯤ ꯌꯥꯝꯅ ꯍꯥꯟꯅ ꯃꯔꯥꯡ ꯀꯥꯏꯅ ꯂꯩꯔꯝꯃꯤ ꯑꯗꯨꯕꯨ ꯍꯧꯖꯤꯛꯇꯤ ꯌꯥꯝꯅ ꯃꯁꯤꯡ ꯂꯤꯛꯅ ꯐꯪꯉꯦ ꯃꯔꯝ ꯑꯁꯤꯅ ꯑꯩꯈꯣꯏꯅ ꯍꯥꯏꯔꯤꯕ ꯃꯁꯤꯡ ꯌꯥꯝꯅ ꯐꯪꯗ꯭ꯔꯕ ꯃꯅꯤꯄꯨꯔꯗ ꯇꯥꯡꯅ ꯐꯪꯏꯕ ꯄꯣꯂꯣ ꯍꯥꯏꯔꯤꯕ ꯁꯒꯣꯜ ꯁꯒꯣꯜ ꯑꯩꯈꯣꯏ ꯃꯅꯤꯄꯨꯔꯗ ꯐꯪꯂꯤꯕ ꯁꯒꯣꯜ ꯃꯈꯜ ꯑꯁꯤ ꯑꯇꯩ ꯄꯤꯛꯊ꯭ꯔꯤꯕꯤꯒꯤ ꯃꯐꯝꯗ ꯐꯪꯗꯕ ꯌꯥꯝꯅ ꯇꯥꯡꯅ ꯐꯪꯕ ꯃꯊꯧꯅꯥ ꯃꯔꯤꯡꯖꯦꯜ ꯌꯥꯝꯅ ꯈꯥꯕ ꯖꯤꯕ ꯃꯈꯜ ꯑꯃꯅꯤ ꯍꯥꯏꯔꯤꯕ ꯖꯤꯕ ꯃꯈꯜ ꯑꯁꯤ ꯌꯥꯝꯅ ꯇꯥꯡꯕ ꯃꯔꯝ ꯑꯣꯏꯔꯒ ꯑꯩꯈꯣꯏ ꯃꯅꯤꯄꯨꯔꯗꯁꯨ ꯃꯨꯠꯈꯤꯕꯒꯤ ꯑꯀꯤꯕ ꯂꯩ ꯑꯗꯨꯅ ꯁꯒꯣꯜ ꯍꯥꯏꯔꯤꯕ ꯖꯤꯕ ꯑꯁꯤ ꯃꯅꯤꯄꯨꯔꯗꯒꯤ ꯃꯨꯠꯈꯤꯗꯅꯕꯒꯤꯗꯃꯛꯇ ꯆꯦꯛꯁꯤꯟ ꯊꯧꯔꯥꯡ ꯀꯌꯥ ꯃꯔꯨꯝ ꯑꯃꯁꯨ ꯂꯧꯈꯠꯂꯤ ꯍꯥꯏꯔꯤꯕ ꯆꯦꯛꯁꯤꯟ ꯊꯧꯔꯥꯡꯁꯤꯡ ꯑꯁꯤ ꯂꯧꯈꯠꯅꯕꯒꯤꯗꯃꯛꯇ ꯁꯔꯀꯥꯔꯒꯤ ꯃꯥꯏꯀꯩꯗꯒꯤꯁꯨ ꯃꯇꯦꯡ ꯀꯌꯥ ꯄꯥꯡꯏ ꯑꯗꯨꯒ ꯑꯩꯈꯣꯏꯅ ꯁꯒꯣꯜ ꯀꯥꯡꯖꯩ ꯁꯥꯟꯅꯕꯗ ꯆꯪꯕ ꯃꯐꯝ ꯃꯈꯣꯏ ꯃꯅꯤꯄꯨꯔꯒꯤ ꯑꯣꯏꯅ ꯏꯝꯐꯥꯜ ꯀꯥꯡꯖꯩꯕꯨꯡ ꯍꯥꯏꯅ ꯈꯪꯅꯕ ꯑꯁꯤꯗ ꯁꯤꯜꯂꯤ ꯄꯥꯡꯊꯣꯛꯏ ꯍꯥꯏꯔꯤꯕ ꯃꯐꯝ ꯑꯁꯤꯗ ꯁꯥꯟꯅꯔꯣꯏꯁꯤꯡꯅ ꯁꯥꯟꯅꯗꯨꯅ ꯁꯒꯣꯜ ꯀꯥꯡꯖꯩꯒꯤ ꯑꯊꯣꯏ ꯑꯍꯦꯟ ꯇꯥꯟꯅꯩ ꯃꯐꯝ ꯑꯁꯤꯕꯨ ꯑꯩꯈꯣꯏꯅ ꯅꯤꯡꯊꯧ ꯄꯥꯜꯂꯤꯉꯩ ꯍꯥꯛꯇꯛꯇꯒꯤ ꯌꯣꯛꯈꯠꯇꯨꯅ ꯂꯥꯛꯄꯅꯤ